ꯐꯣꯇꯣꯒ꯭ꯔꯥꯞ ꯁꯤꯖꯤꯟꯅꯕ ꯃꯇꯝꯗ ꯑꯩꯅ ꯁꯤꯖꯤꯟꯅꯕ ꯀꯦꯃꯦꯔꯥꯗꯤ ꯀꯦꯅꯟ ꯍꯥꯏꯔꯤꯕ ꯀꯝꯄꯅꯤ ꯑꯁꯤꯒꯤ ꯃꯍꯥꯛꯀꯤ ꯄ꯭ꯔꯗꯛ ꯑꯁꯤ ꯑꯩꯅ ꯌꯥꯝꯅ ꯄꯥꯝꯅ ꯁꯦꯇꯤꯁꯐꯥꯏ ꯑꯣꯏꯅ ꯄꯦꯟꯅ ꯁꯤꯖꯤꯟꯅꯩ ꯃꯔꯝꯗꯤ ꯃꯍꯥꯛꯀꯤ ꯐꯤꯆꯔꯤꯁꯇꯤꯛ ꯑꯣꯏꯕ ꯃꯑꯣꯡ ꯑꯁꯤ ꯀꯦꯃꯦꯔꯥ ꯄꯥꯏꯔꯤꯕ ꯄ꯭ꯔꯣꯐꯦꯁꯅꯦꯜꯁꯤꯡꯗ ꯑꯗꯨꯛꯀꯤ ꯃꯇꯤꯛ ꯁꯦꯇꯤꯁꯐꯥꯏ ꯑꯣꯏꯍꯟꯕ ꯉꯝꯃꯤ ꯑꯍꯥꯟꯕꯗ ꯐꯣꯇꯣ ꯑꯗꯨꯒꯤ ꯀ꯭ꯋꯥꯂꯤꯇꯤ ꯐꯣꯇꯣ ꯑꯗꯨꯒꯤ ꯀ꯭ꯋꯥꯂꯤꯇꯤꯁꯦ ꯍꯥꯏ ꯔꯤꯖꯣꯂꯨꯁꯟ ꯁꯦꯡꯆꯔ ꯌꯥꯎꯕꯅ ꯃꯔꯝ ꯑꯣꯏꯔꯒ ꯌꯥꯝꯅ ꯐꯣꯇꯣ ꯑꯁꯤ ꯄ꯭ꯔꯗ꯭ꯌꯨꯁ ꯁꯥꯞꯂꯤ ꯄ꯭ꯔꯗ꯭ꯌꯨꯁ ꯇꯧꯕ ꯉꯝꯃꯤ ꯃꯍꯥꯛꯀꯤ ꯏꯃꯦꯁꯇꯨꯒꯤ ꯃꯇꯨꯡꯏꯟꯅ ꯀꯂꯔ ꯃꯁꯥꯅ ꯑꯦꯀ꯭ꯌꯨꯔꯦꯁꯤ ꯂꯥꯛꯏ ꯃꯗꯨꯒ ꯃꯇꯨꯡꯏꯟꯅ ꯅꯣꯏꯁꯁꯨ ꯂꯣꯗ ꯂꯥꯛꯀꯅꯤ ꯑꯗꯨꯒ ꯑꯔꯣꯏꯕꯗ ꯃꯍꯥꯛꯀꯤ ꯃꯉꯥꯜꯒꯤ ꯀꯟꯗꯤꯁꯟ ꯃꯁꯥꯅ ꯑꯣꯇꯣꯃꯦꯇꯤꯛ ꯐꯣꯀꯁ ꯇꯧꯕ ꯄꯤꯕ ꯉꯝꯃꯤ ꯑꯅꯤꯁꯨꯕꯗ ꯑꯣꯇꯣꯐꯣꯀꯁ ꯍꯥꯏꯕ ꯁꯤꯁꯇꯦꯝ ꯑꯁꯤ ꯀꯦꯅꯟꯗ ꯌꯥꯎꯔꯒ ꯂꯩꯖꯔꯦ ꯂꯣꯏꯅ ꯂꯣꯏꯅꯅ ꯃꯦꯅꯨꯋꯦꯜ ꯐꯣꯀꯁ ꯑꯁꯤꯁꯨ ꯑꯩꯈꯣꯏꯅ ꯌꯨꯖꯔꯁꯤꯡꯅ ꯄꯥꯝꯂꯒꯗꯤ ꯑꯗꯨꯝ ꯁꯦꯝꯕ ꯌꯥꯒꯅꯤ ꯑꯍꯨꯝꯁꯨꯕꯗ ꯂꯦꯟ ꯁꯦꯂꯦꯛꯁꯟ ꯍꯥꯏꯕꯒꯤ ꯐꯤꯆꯔꯁ ꯑꯁꯤꯁꯤꯅ ꯌꯥꯝꯅ ꯅꯧꯅ ꯍꯧꯒꯠꯂꯛꯂꯤꯕ ꯄ꯭ꯔꯣꯐꯦꯁꯅꯦꯜ ꯑꯣꯏꯅꯤꯡꯂꯤꯕ ꯐꯣꯇꯣꯒ꯭ꯔꯥꯐꯔꯁꯤꯡꯗ ꯂꯦꯟ ꯁꯦꯂꯦꯛꯁꯟ ꯍꯥꯏꯕꯒꯤ ꯐꯤꯆꯔꯁꯁꯤꯅ ꯌꯥꯝꯅ ꯀꯥꯟꯅꯕ ꯄꯤꯔꯦ ꯃꯔꯤꯁꯨꯕꯗ ꯕꯤꯜ ꯀ꯭ꯋꯥꯂꯤꯇꯤ ꯀꯦꯃꯦꯔꯥ ꯑꯗꯨꯒꯤ ꯀꯦꯅꯟ ꯍꯥꯏꯔꯤꯕ ꯀꯦꯃꯦꯔꯥ ꯑꯁꯤꯒꯤ ꯃꯥꯒꯤ ꯗ꯭ꯌꯨꯔꯦꯕꯤꯂꯤꯇꯤ ꯑꯗꯨꯛꯀꯤ ꯃꯇꯤꯛ ꯌꯥꯝꯅ ꯄꯔꯐꯣꯃꯦꯟꯁ ꯋꯥꯡꯉꯤ ꯂꯣꯏꯅ ꯂꯣꯏꯅꯅ ꯃꯥꯒꯤ ꯄ꯭ꯔꯣꯇꯦꯛꯁꯟ ꯗꯁ ꯄ꯭ꯔꯣꯇꯦꯛꯁꯟ ꯃꯣꯏꯁꯆꯔ ꯄ꯭ꯔꯣꯇꯦꯛꯁꯟ ꯃꯁꯤ ꯑꯗꯨꯛꯀꯤ ꯃꯇꯤꯛ ꯌꯥꯝꯅ ꯀꯜꯂꯤ ꯂꯥꯁ ꯑꯔꯣꯏꯕꯗ ꯌꯨꯖꯔ ꯐ꯭ꯔꯦꯟꯂꯤ ꯏꯟꯇꯔꯐꯦꯁ ꯍꯥꯏꯕꯗꯤ ꯀꯦꯅꯟ ꯀꯦꯃꯦꯔꯥ ꯑꯁꯤꯅ ꯌꯥꯝꯅ ꯌꯥꯝꯅ ꯂꯥꯏꯅ ꯀꯁꯇꯃꯔꯁꯤꯡꯕꯨ ꯌꯨꯖꯔ ꯐ꯭ꯔꯦꯟꯂꯤ ꯑꯣꯏꯍꯟꯕ ꯉꯝꯍꯜꯂꯤ ꯂꯣꯏꯅ ꯂꯣꯏꯅꯅ ꯃꯍꯥꯛꯀꯤ ꯀꯁꯇꯃꯥꯏꯖꯦꯁꯟ ꯕꯦꯇ꯭ꯔꯤ ꯂꯥꯏꯐ ꯁꯄꯣꯔꯠ ꯑꯦꯟ ꯀꯃ꯭ꯌꯨꯅꯤꯇꯤ ꯀꯂꯔ ꯁꯥꯏꯖ ꯑꯁꯤꯅꯆꯤꯡꯕ ꯂꯣꯏꯅꯃꯛ ꯀꯦꯅꯟ ꯀꯦꯃꯦꯔꯥꯅ ꯌꯥꯝꯅ ꯃꯇꯤꯛ ꯆꯥꯅ ꯃꯒꯨꯟ ꯂꯩꯅ ꯐꯣꯇꯣꯒ꯭ꯔꯥꯐꯤꯁꯤꯡꯗ ꯄꯦꯜꯍꯟꯕ ꯉꯝꯃꯤ